ꯑꯌꯥꯝꯕ ꯃꯇꯝꯗ ꯑꯩꯅ ꯏꯕꯒꯤ ꯊꯧꯑꯣꯡ ꯑꯁꯤ ꯁꯩꯔꯦꯡꯅ ꯑꯌꯥꯝꯕꯅ ꯇꯧꯖꯩ ꯋꯥꯔꯦꯡꯁꯨ ꯃꯔꯛ ꯃꯔꯛꯇ ꯑꯗꯨꯝ ꯏꯖꯩ ꯍꯥꯏꯔꯤꯕ ꯑꯩꯅ ꯁꯩꯔꯦꯡ ꯑꯃ ꯏꯕ ꯃꯇꯝꯗ ꯏꯔꯤꯕ ꯄꯣꯠ ꯑꯁꯤ ꯑꯅꯤꯔꯛ ꯑꯍꯨꯝꯂꯛꯇꯤ ꯏꯔꯒ ꯍꯟꯖꯤꯟ ꯍꯟꯖꯤꯟ ꯁꯣꯏꯕ꯭ꯔ ꯁꯣꯏꯗꯕ꯭ꯔ ꯍꯥꯏꯕꯗꯨ ꯑꯥꯎꯠꯂꯥꯏꯟ ꯇꯧꯊꯣꯛꯑꯒ ꯊꯝꯖꯩ ꯑꯗꯨꯒ ꯔꯤꯚꯥꯏꯖ ꯇꯧꯖꯩ ꯑꯗꯨꯒ ꯍꯥꯏꯔꯤꯕ ꯗ꯭ꯔꯥꯐ ꯇꯧꯔ ꯊꯝꯃꯤꯕ ꯄꯣꯠ ꯑꯁꯦ ꯑꯩꯅ ꯃꯔꯤꯔꯛ ꯀꯨꯝꯕꯗꯤ